ꯎꯝ ꯍꯜꯂꯣ ꯎꯝ ꯃꯥꯅꯤ ꯃꯥꯅꯤ ꯃꯥꯅꯤ

ꯑꯣꯑꯣ ꯑꯥ ꯂꯩꯒꯅꯤ ꯂꯩꯒꯅꯤ ꯂꯩꯒꯅꯤ ꯑꯗꯣ ꯃꯥꯏ ꯀ꯭ꯋꯥꯂꯤꯇꯤ ꯂꯩꯌꯦ ꯃꯃꯟ ꯑꯍꯣꯡꯕ ꯂꯩ ꯑꯇꯥꯡꯕ ꯂꯩ

ꯂꯩꯒꯅꯤ ꯂꯩꯒꯅꯤ ꯅꯪꯒꯤ ꯑꯄꯥꯝꯕ ꯑꯗꯨꯝ ꯑꯄꯥꯝꯕ ꯑꯗꯨꯝ ꯐꯪꯒꯅꯤ ꯗꯕꯜ ꯕꯦꯗ ꯗꯕꯜ ꯕꯦꯗꯁꯤ ꯁꯤꯛꯁꯇꯤꯃꯨꯛ ꯆꯪꯒꯅꯤ ꯎꯝ ꯎꯝ ꯁꯤꯛꯁꯇꯤ ꯊꯥꯎꯖꯟ ꯍꯥꯏꯕ ꯁꯤꯛꯁꯇꯤ ꯊꯥꯎꯖꯟꯃꯨꯛ ꯆꯪꯒꯅꯤ

ꯑꯥ ꯑꯣ ꯂꯩꯒꯅꯤ ꯂꯩꯒꯅꯤ ꯂꯩꯒꯅꯤ ꯑꯗꯨꯁꯨ ꯑꯣ ꯐꯒꯅꯤ ꯐꯒꯅꯤ ꯂꯩꯒꯅꯤ ꯅꯪꯒꯤ ꯑꯄꯥꯝꯕ ꯑꯗꯨꯝ ꯗꯤꯖꯥꯏꯟꯗꯨ ꯐꯪꯒꯅꯤ

ꯑꯩꯈꯣꯏ ꯗꯨꯀꯥꯟꯁꯤ ꯏꯝꯐꯥꯜꯒꯤꯅꯦ ꯑꯥ ꯈꯨꯌꯥꯊꯣꯡ ꯃꯅꯥꯛꯇ ꯑꯗꯨꯗ ꯑꯗꯨꯗ ꯀꯥꯔꯄꯦꯟꯇ꯭ꯔꯤ ꯆꯥꯎꯅ ꯍꯥꯡꯂꯝꯒꯅꯤ ꯑꯥ ꯑꯗꯨꯗ ꯂꯩꯕꯅꯤ ꯑꯗꯨꯝ ꯃꯈꯜ ꯃꯊꯦꯜꯒꯤ ꯑꯗꯨꯝ ꯑꯄꯥꯝꯕ ꯑꯗꯨꯝ ꯂꯩꯒꯅꯤ ꯅꯪ ꯍꯥꯏꯒꯨꯝꯅ ꯉꯁꯥꯏ ꯑꯜꯃꯤꯔꯥꯅꯦ ꯕꯦꯗꯅꯦ ꯑꯗꯨ ꯁꯣꯐꯥꯑꯣ ꯀꯔꯤ ꯇꯦꯕꯜꯑꯣ ꯑꯗꯨ ꯃꯌꯥꯝ ꯂꯩꯒꯅꯤ ꯅꯪ ꯑꯄꯥꯝꯕꯗꯨ ꯑꯗꯨꯝ ꯂꯧꯕ ꯌꯥꯅꯤ ꯍꯥꯏꯕꯗꯤ ꯑꯩꯈꯣꯏꯁꯤ ꯃꯃꯟꯁꯤ ꯕꯦꯗꯇꯅ ꯗꯕꯜ ꯕꯦꯗꯇꯅ ꯑꯁꯨꯛ ꯁꯤꯡꯒꯜ ꯕꯦꯗꯇꯅ ꯑꯁꯨꯛ ꯁꯨꯃꯥꯏꯅ ꯂꯣꯏ ꯂꯩꯕꯅꯤ ꯃꯈꯜ ꯃꯊꯦꯜꯒꯤ ꯀ꯭ꯋꯥꯂꯤꯇꯤ ꯃꯇꯨꯡ ꯏꯟꯅ ꯑꯗꯨꯝ ꯄꯩꯁꯥꯁꯨ ꯑꯗꯨꯝ ꯂꯩꯔꯦ ꯎꯝ ꯑꯗꯨꯝ ꯐꯪꯒꯅꯤ ꯑꯥ

ꯐꯪꯒꯅꯤ ꯐꯪꯒꯅꯤ ꯐꯪꯒꯅꯤ ꯍꯣꯏ ꯅꯪꯅ ꯑꯄꯥꯝꯕꯗꯨ ꯑꯗꯨꯝ ꯂꯧꯕ ꯂꯥꯛꯑꯣ ꯑꯗꯨꯝ ꯐꯪꯒꯅꯤ ꯍꯣꯏ ꯑꯩ ꯊꯕꯛꯁꯨ ꯈꯤꯇꯪ ꯆꯤꯟꯈ꯭ꯔꯦ ꯁꯨꯋꯥꯏꯗ ꯑꯗꯨꯝ ꯋꯥꯔꯤꯗꯨ ꯂꯣꯏꯁꯤꯜꯂꯁꯦ ꯀꯣ ꯀꯣ ꯎꯝ ꯎꯝ ꯍꯣꯏ ꯍꯣꯏ ꯍꯣꯏ ꯍꯣꯏ ꯍꯣꯏ ꯍꯣꯏ ꯌꯥꯝ ꯅꯨꯡꯉꯥꯏꯔꯦ ꯐꯔꯦ ꯐꯔꯦ